ꯍꯥꯂꯣ ꯍꯥꯏꯕꯤꯌꯨ ꯑꯣꯖꯥ ꯍꯣꯏ ꯍꯣꯏ ꯍꯣꯏ ꯍꯣꯏ ꯍꯣꯏ ꯍꯣꯏ ꯑꯣꯖꯥ

ꯍꯣꯏ ꯑ ꯑꯁꯦꯡꯕꯅꯦ ꯑꯁꯦꯡꯕꯅꯦ ꯍꯣꯏ

ꯍꯣꯏ

ꯍꯣꯏ

ꯌꯥꯝ ꯅꯨꯡꯉꯥꯏꯖꯩ ꯌꯥꯝ ꯅꯨꯡꯉꯥꯏꯖꯩ ꯑꯣꯖꯥ ꯑꯗꯨꯒ ꯑꯩꯈꯣꯏꯒꯤ ꯌꯥꯝꯅ ꯑꯋꯥꯡꯕꯗꯤ ꯑꯣꯏꯗꯕ ꯑꯗꯨꯒ ꯃꯍꯩꯁꯨ ꯆꯥꯕ ꯌꯥꯕ ꯑꯩꯈꯣꯏꯒꯤ ꯀꯦꯝꯄꯁ ꯃꯥꯒꯤ ꯈꯤꯇꯪ ꯁꯔꯥꯎꯟꯗꯤꯡꯗꯨꯗ ꯍꯟꯗꯛ ꯁꯦꯝꯃꯛꯄꯁꯤꯒꯤ ꯃꯇꯥꯡꯁꯤꯗꯩꯁꯤꯗ ꯑꯩꯈꯣꯏꯒꯤ ꯀꯔꯤꯀꯨꯂꯝ ꯀꯣ ꯑꯦꯛꯇꯤꯚꯤꯇꯤ ꯍꯥꯏꯕ ꯇꯥꯔꯦ ꯑꯩꯈꯣꯏꯒꯤ ꯑꯗꯨꯒꯤꯗꯨꯗ ꯂꯩꯔꯤꯕ ꯄꯣꯠꯇꯨꯅꯤ ꯑꯀꯣꯏꯕ ꯁꯔꯥꯎꯟꯁꯤꯡꯗ ꯑꯩꯈꯣꯏꯒꯤ ꯆꯥꯕ ꯌꯥꯕ ꯃꯍꯩ ꯄꯥꯟꯕ ꯑꯩꯈꯣꯏꯒꯤ ꯑꯗꯨꯒꯨꯝꯕ ꯍꯩ ꯔꯥ ꯈꯔꯁꯨ ꯑꯩꯈꯣꯏ ꯎꯔꯨꯝꯁꯨ ꯂꯥꯡꯕ ꯑꯗꯨꯒ ꯑꯗꯨꯒꯨꯝꯕꯁꯨ ꯊꯥꯖꯤꯟꯁꯤ ꯍꯥꯏꯕꯁꯤꯃꯁꯨ ꯑꯣꯖꯥ ꯑꯩ ꯊꯝꯖꯩ ꯑ ꯑꯣ ꯌꯥꯝ ꯐꯔꯦ ꯌꯥꯝ ꯐꯔꯦ ꯌꯥꯝ ꯐꯔꯦ ꯌꯥꯝ ꯐꯔꯦ ꯐꯩ ꯌꯥꯝ ꯐꯔꯦ ꯑꯣꯖꯥ ꯑꯣꯖꯥ ꯑꯗꯨ ꯀꯩꯅꯣꯅꯤ ꯊꯝꯖꯔꯒꯦ ꯑꯣꯖꯥ ꯑꯗꯨ ꯀꯩꯅꯣ ꯑꯣꯖꯥꯅ ꯍꯦꯛ ꯍꯥꯏꯔꯤꯕ ꯄꯨꯝꯅꯃꯛꯇꯨ ꯑꯩ ꯑꯗꯨꯝ ꯌꯥꯖꯔꯦ ꯍꯥꯏꯕꯁꯤꯃꯗꯤ ꯑꯗꯨꯝ ꯊꯝꯖꯔꯒꯦ ꯑꯣꯖꯥ ꯊꯦꯡꯀ꯭ꯌꯨ ꯊꯦꯡꯀ꯭ꯌꯨ ꯊꯦꯡꯀ꯭ꯌꯨ ꯑꯣꯖꯥ ꯊꯦꯡꯀ꯭ꯌꯨ